ꯍꯜꯂꯣ ꯃꯥꯅꯦ ꯃꯥꯅꯦ ꯑꯣ ꯑꯣ ꯍꯣꯏ ꯍꯣꯏ ꯍꯪꯕꯤꯌꯣ ꯍꯪꯕꯤꯌꯣ ꯃꯦꯗꯥꯝ ꯑꯥ ꯏꯁꯇꯨꯗꯦꯟꯒꯤꯅ ꯃꯣꯏꯒꯤꯅ ꯂꯨꯄꯥ ꯐꯤꯐꯇꯤ ꯔꯨꯄꯤꯁꯅꯦ ꯑꯦꯟꯇ꯭ꯔꯤ ꯐꯤꯁꯦꯀꯣ ꯃꯥꯅꯦ ꯂꯩꯌꯦ ꯂꯩꯌꯦ ꯂꯣꯏꯅꯃꯛ ꯇꯣꯉꯥꯟ ꯇꯣꯉꯥꯟꯂꯦ ꯑꯗꯨꯒꯤꯅ ꯑꯣ ꯑꯥ ꯇꯤꯟꯑꯦꯖꯀꯤꯅ ꯍꯟꯗ꯭ꯔꯦꯗ ꯔꯨꯄꯤꯁꯅꯦ ꯑꯗꯨꯒ ꯑꯦꯗꯜꯁꯀꯤꯅ ꯋꯥꯟ ꯐꯤꯐꯇꯤ ꯍꯥꯏꯅ ꯑꯗꯨꯝ ꯂꯩꯕꯅꯦ ꯑꯗꯨꯒ ꯑꯩꯈꯣꯏꯒꯤ ꯑꯥ ꯒꯥꯔꯤ ꯄꯥꯛꯀꯤꯡꯒꯤꯅ ꯐꯤꯞꯇꯤ ꯔꯨꯄꯤꯁ ꯆꯥꯔꯖ ꯇꯧꯕꯅꯦ ꯐꯣꯔ ꯋꯤꯂꯔꯅ ꯇꯨ ꯋꯤꯂꯔꯅ ꯊꯥꯔꯇꯤ ꯔꯨꯄꯤꯁ ꯍꯥꯏꯅ ꯄꯥꯔ ꯗꯦ ꯆꯥꯔꯖ ꯇꯧꯕꯅꯦ ꯑꯩꯈꯣꯏ ꯐꯣꯔ ꯋꯤꯂꯔꯒꯤꯅ ꯐꯤꯐꯇꯤ ꯔꯨꯄꯤꯁ ꯇꯨ ꯋꯤꯂꯔꯅ ꯊꯥꯔꯇꯤ ꯔꯨꯄꯤꯁ ꯍꯥꯏꯅ ꯑꯩꯈꯣꯏ ꯑꯥ ꯊꯝꯕꯅꯦ ꯑꯩꯈꯣꯏꯒꯤꯁꯤ ꯑꯌꯨꯛ ꯄꯨꯡ ꯁꯕꯦꯟ ꯊꯥꯔꯇꯤꯗꯒꯤ ꯑꯍꯤꯡꯒꯤ ꯁꯤꯛꯁ ꯊꯥꯔꯇꯤ ꯐꯥꯎ ꯑꯩꯈꯣꯏꯁꯤ ꯄꯥꯛꯁꯤ ꯍꯥꯡꯕꯅꯦ ꯑꯥ ꯔꯨꯜꯁ ꯂꯩꯌꯦ ꯍꯣꯏ ꯑꯗꯨ ꯀꯔꯤ ꯍꯥꯏꯁꯤꯔꯥ ꯑꯥ ꯗ꯭ꯔꯛꯁ ꯀꯨꯝꯕ ꯍꯥꯏꯕ ꯇꯥꯔꯦ ꯑꯗꯨꯒ ꯑꯥ

ꯍꯣꯏ ꯍꯣꯏ ꯍꯣꯏ ꯑꯗꯨꯒꯨꯝꯕꯗꯤ ꯑꯁ ꯑꯁ ꯔꯦꯁꯇꯤꯛꯇꯦꯠꯅꯦ ꯍꯣꯏ

ꯍꯣ ꯍꯣ ꯃꯣꯁ ꯋꯦꯜꯀꯝꯅꯦ ꯃꯦꯗꯥꯝ ꯑꯩꯈꯣꯏꯒꯤꯗꯃꯛ ꯍꯣꯏ ꯍꯣꯏ ꯍꯣꯏ ꯍꯣꯏ ꯍꯣꯏ ꯍꯣꯏ